ꯑꯩꯅ ꯃꯤꯁꯣꯗꯒꯤ ꯆꯥꯖꯔ ꯑꯃ ꯀꯛꯑꯦ ꯆꯥꯔꯖꯔꯁꯦ ꯇꯦꯟ ꯗꯦꯖ ꯃꯨꯛ ꯂꯩꯔꯒ ꯗꯤꯂꯤꯚꯔ ꯇꯧꯋꯦ ꯑꯩꯉꯣꯟꯗ ꯑꯩ ꯗꯔꯀꯥꯔ ꯂꯩꯕꯒꯤ ꯀꯛꯄꯅꯤ ꯑꯗꯨ ꯆꯥꯔꯖꯁꯤ ꯇꯧꯕ ꯃꯇꯝꯗ ꯌꯥꯝꯅ ꯏꯁꯂꯣ ꯆꯠꯂꯦ ꯐꯥꯁ ꯆꯥꯔꯖꯤꯡꯅꯦ ꯍꯥꯏꯔꯒ ꯀꯛꯄꯅꯦ ꯌꯥꯝꯅ ꯏꯁꯂꯣ ꯆꯠꯂꯦ ꯑꯗꯨꯒ ꯆꯥꯔꯖꯔꯒꯤ ꯃꯔꯤꯁꯤꯗꯁꯨ ꯈꯔ ꯍꯤꯒꯠꯂꯒ ꯔꯤꯖꯦꯛ ꯂꯩꯔꯦ ꯍꯥꯏꯇꯥꯔꯦ ꯑꯗꯨ ꯑꯣꯏꯔꯒꯁꯨ ꯑꯩꯅ ꯑꯩ ꯗꯔꯀꯥꯔ ꯂꯩꯕꯅꯤꯅ ꯆꯥꯔꯖꯔꯁꯦ ꯑꯩ ꯁꯤꯖꯤꯟꯅꯔꯒꯦ ꯍꯥꯏꯅ ꯑꯩꯅ ꯆꯥꯔꯖ ꯇꯧꯔꯦ ꯆꯥꯔꯖꯤꯡ ꯇꯧꯕ ꯃꯇꯝꯗ ꯌꯥꯝꯅ ꯏꯁꯂꯣ ꯆꯠꯂꯦ ꯍꯥꯏꯇꯥꯔꯦ ꯐꯨꯜ ꯑꯣꯏꯕꯗ ꯊ꯭ꯔꯤ ꯑꯋꯥꯔꯁ ꯍꯦꯟꯅ ꯆꯪꯉꯦ ꯑꯗꯨ ꯊ꯭ꯔꯤ ꯑꯋꯥꯔꯁ ꯆꯪꯉꯒꯁꯨ ꯑꯩ ꯉꯥꯏꯔꯒ ꯆꯥꯔꯖ ꯇꯧꯔꯦ ꯇꯧꯔꯒ ꯑꯃꯨꯛꯀ ꯌꯨꯖ ꯇꯧꯕ ꯃꯇꯝꯗ ꯌꯥꯝꯅ ꯊꯨꯅ ꯆꯥꯖꯔꯁꯦ ꯕꯦꯇ꯭ꯔꯤꯁꯦ ꯌꯥꯝ ꯊꯨꯅ ꯗꯥꯎꯟ ꯆꯠꯂꯦ ꯑꯗꯨ ꯑꯩ ꯑꯩꯅ ꯆꯥꯔꯖꯔꯁꯤ ꯗꯔꯀꯥꯔ ꯂꯩꯕ ꯀꯛꯎꯕꯁꯦ ꯑꯩꯉꯣꯟꯗ ꯀꯩꯝꯇ ꯀꯥꯟꯅꯕ ꯐꯪꯗ꯭ꯔꯦ ꯄꯨꯔꯥ ꯌꯨꯖꯂꯦꯁ ꯇꯥꯔꯦ ꯑꯗꯨ ꯑꯁꯨꯛ ꯌꯥꯝꯅ ꯐꯠꯇ ꯆꯥꯔꯖꯔꯁꯤ ꯀꯃꯥꯏꯅ ꯌꯣꯟꯂꯤꯅꯣ ꯈꯪꯗꯦ ꯑꯩꯉꯣꯟꯗ ꯃꯇꯝꯁꯨ ꯃꯥꯡꯉꯦ ꯆꯥꯔꯖꯔꯁꯦ ꯀꯛꯈꯤꯕꯒꯤ ꯉꯥꯏꯕꯒꯤ ꯃꯇꯝꯗꯨꯁꯨ ꯃꯥꯡꯉꯦ ꯑꯗꯨꯒ ꯁꯤꯖꯤꯟꯅꯕꯒꯤ ꯀꯥꯟꯅꯕꯁꯨ ꯀꯩꯝꯇ ꯐꯪꯗ꯭ꯔꯦ ꯇꯦꯟ ꯗꯦꯖ ꯍꯦꯟꯅꯁꯨ ꯃꯥꯡꯉꯦ ꯑꯗꯨꯒ ꯑꯩꯅ ꯇꯨ ꯗꯦꯖ ꯁꯤꯖꯤꯟꯅꯔꯒ ꯌꯦꯡꯕ ꯃꯇꯝ ꯁꯤꯗꯁꯨ ꯑꯩꯉꯣꯟꯗ ꯀꯩꯝꯇ ꯀꯥꯟꯅꯕ ꯄꯤꯗ꯭꯭ꯔꯦ ꯌꯥꯝꯅ ꯏꯁꯂꯣ ꯆꯠꯂꯦ ꯆꯥꯔꯖꯔ ꯃꯔꯤꯗꯁꯨ ꯔꯦꯖꯦꯛ ꯂꯥꯛꯑꯦ ꯑꯗꯨꯒ ꯀꯥꯟꯅꯕ ꯑꯃ ꯐꯥꯎꯕ ꯑꯩꯉꯣꯟꯗ ꯐꯪꯗ꯭ꯔꯦ ꯃꯇꯝ ꯃꯥꯡꯉꯦ ꯄꯩꯁꯥ ꯃꯥꯡꯉꯦ ꯑꯗꯨꯒ ꯑꯃꯨꯛꯀ ꯁꯤ ꯔꯤꯇꯔꯟ ꯇꯧꯕ ꯃꯇꯝꯗꯁꯨ ꯑꯩꯉꯣꯟꯗ ꯃꯇꯝ ꯃꯥꯡꯗꯣꯏꯅꯤ ꯑꯗꯨꯒ ꯑꯃꯨꯛꯀ ꯂꯥꯛꯀꯗꯣꯏꯕ ꯆꯥꯔꯖꯔꯗꯨꯅ ꯑꯐꯕ ꯑꯣꯏꯔꯝꯒꯅꯤ ꯍꯥꯏꯕꯁꯨ ꯊꯥꯖꯗ꯭ꯔꯦ ꯑꯁꯨꯛ ꯌꯥꯝꯅ ꯐꯠꯇꯕ ꯆꯥꯔꯖꯔꯁꯦ ꯁꯨꯃꯥꯏꯅ ꯃꯤꯡꯉꯣꯟꯗ ꯀꯁꯇꯃꯔꯗ ꯃꯇꯝ ꯃꯥꯡꯍꯟꯕꯤꯕꯁꯦ ꯐꯠꯇꯦ ꯑꯗꯨꯟ ꯑꯩ ꯌꯥꯝꯅ ꯅꯨꯡꯉꯥꯏꯇꯦ ꯆꯥꯔꯖꯔꯁꯤꯒꯤ ꯃꯇꯥꯡꯗ ꯑꯩ ꯌꯥꯝꯅ ꯑꯞꯁꯦꯠ ꯑꯣꯏꯌꯦ ꯑꯩꯉꯣꯟꯗ ꯃꯇꯝ ꯃꯥꯡꯈꯤꯕ ꯃꯇꯝꯗꯨꯗ ꯅꯠꯇꯅ ꯄꯩꯁꯥꯁꯨ ꯃꯥꯡꯉꯦꯅ ꯍꯥꯏꯖꯅꯤꯡꯉꯤ